ꯊꯥꯏꯅ ꯃꯇꯝꯗꯗꯤ ꯀꯦꯔꯣꯝꯁꯦ ꯑꯩꯈꯣꯏ ꯄꯨꯟꯅ ꯌꯥꯝꯅ ꯁꯥꯟꯅꯔꯝꯃꯦ ꯃꯔꯝꯗꯤ ꯊꯥꯏꯅꯗꯤ ꯎꯃꯪ ꯋꯥꯃꯪꯁꯨ ꯌꯥꯝꯅ ꯍꯧꯋꯦ ꯑꯗꯨꯒꯤ ꯑꯩꯈꯣꯏ ꯄꯨꯟꯅ ꯁꯥꯟꯅꯕ ꯀꯥꯟꯗ ꯌꯥꯝꯅꯁꯨ ꯅꯨꯡꯉꯥꯏꯌꯦ ꯍꯧꯖꯤꯛꯇꯤ ꯎꯁꯨ ꯎꯔꯛꯇ꯭ꯔꯦ ꯃꯔꯝꯗꯤ ꯊꯥꯏꯅꯗꯤ ꯏꯖꯨꯀꯦꯁꯟꯁꯦ ꯄꯥꯛ ꯌꯥꯎꯗꯕꯅꯤꯅ ꯑꯩꯈꯣꯏꯒꯤ ꯀꯔꯤ ꯍꯥꯏꯁꯤꯔ ꯃꯤꯈꯩꯁꯦ ꯈꯨꯟꯗ ꯑꯗꯨꯝ ꯂꯩꯅꯩꯌꯦ ꯃꯈꯣꯏ ꯃꯈꯣꯏꯒꯤ ꯊꯕꯛ ꯏꯪꯈꯥꯡ ꯁꯨꯔꯒ ꯑꯗꯨꯝ ꯐ꯭ꯌꯨꯆꯔꯒꯤ ꯐ꯭ꯌꯨꯆꯔꯒꯤ ꯃꯣꯏꯒꯤ ꯍꯌꯦꯡꯒꯤ ꯆꯥꯅꯅꯕ ꯍꯌꯦꯡꯒꯤ ꯇꯧꯅꯅꯕ ꯊꯕꯛꯈꯩꯁꯦ ꯁꯨꯔꯒ ꯂꯩ ꯍꯧꯖꯤꯛꯀꯥꯟꯗꯤ ꯑꯗꯨ ꯅꯠꯂꯛꯇ꯭ꯔꯦ ꯍꯧꯖꯤꯛꯀꯥꯟꯗꯤ ꯃꯣꯕꯥꯏꯜ ꯐꯣꯟ ꯑꯗꯨꯗꯩꯗꯤ ꯁꯣꯁꯦꯜ ꯃꯦꯗꯤꯌꯥ ꯑꯦꯂꯦꯛꯇ꯭ꯔꯣꯅꯤꯛꯁ ꯃꯌꯥꯝ ꯃꯌꯥꯝ ꯊꯣꯛꯂꯛꯑꯦ ꯇꯤ ꯚꯤꯒꯨꯝꯕ ꯑꯗꯨꯅ ꯃꯔꯝ ꯑꯣꯏꯔꯒ ꯀꯦꯔꯣꯝ ꯑꯁꯤꯁꯨ ꯁꯥꯟꯅꯔꯛꯇ꯭ꯔꯦ ꯑꯩꯈꯣꯏꯅ ꯃꯤ ꯃꯈꯩꯁꯤꯁꯨ ꯄꯨꯟꯕ ꯐꯪꯗ꯭ꯔꯦ ꯍꯧꯖꯤꯛꯇꯤ ꯀꯝꯄꯤꯇꯤꯇꯤꯕ ꯖꯣꯟꯅꯤꯅ ꯀꯝꯄꯤꯇꯤꯇꯤꯕ ꯏꯔꯥꯅꯤꯅ ꯃꯐꯝ ꯃꯐꯝ ꯆꯠꯂꯒ ꯀꯣꯂꯦꯖ ꯀꯣꯂꯦꯖ ꯁ꯭ꯀꯨꯜ ꯁ꯭ꯀꯨꯜ ꯆꯠꯅꯔꯒ ꯈꯨꯟꯒꯤ ꯃꯤꯈꯩꯁꯦ ꯄꯨꯟꯕꯁꯨ ꯐꯪꯗ꯭ꯔꯦ ꯑꯗꯨꯅ ꯀꯦꯔꯣꯝꯒꯨꯝꯕ ꯁꯥꯟꯅꯕꯁꯤꯡꯁꯨ ꯎꯗ꯭ꯔꯦ ꯑꯗꯨꯒ ꯍꯧꯖꯤꯛꯅ ꯃꯣꯕꯥꯏꯜ ꯐꯣꯟ ꯇꯤ ꯚꯤꯒꯨꯝꯕ ꯊꯣꯛꯂꯛꯄꯅꯤꯅ ꯑꯉꯥꯡ ꯃꯈꯩꯁꯦ ꯑꯗꯨꯒꯨꯝꯕꯗ ꯁꯥꯟꯅꯕꯗ ꯁꯥꯟꯅꯕꯈꯩꯁꯦ ꯕꯤꯠ ꯂꯩꯔꯛꯇ꯭ꯔꯦꯕ ꯍꯧꯖꯤꯛ ꯀꯥꯟꯗꯤ ꯑꯗꯨꯅ ꯃꯈꯣꯏꯁꯦ ꯑꯗꯨ ꯄꯨꯟꯅ ꯁꯥꯟꯅꯕ ꯌꯥꯕ ꯀꯦꯔꯣꯝ ꯑꯗꯨ ꯁꯥꯟꯅꯗꯕꯤꯗ ꯃꯈꯣꯏ ꯐꯣꯟꯗ ꯗꯥꯎꯂꯣꯠ ꯇꯧꯔꯒ ꯃꯊꯟ ꯃꯊꯟꯇ ꯁꯥꯟꯅꯔꯦ ꯍꯧꯖꯤꯛꯀꯥꯟꯗꯤ ꯑꯗꯨꯒꯨꯝꯕ ꯑꯩꯈꯣꯏ ꯄꯨꯟꯅ ꯄꯨꯟꯕꯒꯤ ꯍꯔꯥꯎꯕꯁꯨ ꯈꯪꯗꯔꯦ ꯃꯣꯕꯥꯏꯜ ꯐꯣꯟ ꯐꯣꯟ ꯄꯥꯏꯔꯕꯅꯤꯅ ꯇꯤ ꯚꯤꯒꯨꯝꯕ ꯂꯩꯔꯕꯅꯤꯅ ꯃꯣꯏꯒꯤ ꯃꯣꯏꯒꯤ ꯌꯨꯝꯗ ꯂꯩꯔꯕ ꯃꯣꯏ ꯃꯣꯏꯒꯤ ꯄꯥꯝꯖꯕ ꯃꯣꯏ ꯃꯣꯏꯒꯤ ꯇꯧꯅꯤꯡꯕ ꯇꯧꯔꯒ ꯂꯩꯈ꯭ꯔꯦ ꯄꯨꯟꯕꯁꯨ ꯐꯪꯗ꯭ꯔꯦ ꯍꯧꯖꯤꯛꯀꯥꯟꯗꯤ ꯏꯕꯟ ꯃꯣꯏ ꯁ꯭ꯀꯨꯜ ꯆꯠꯂꯁꯨ ꯁ꯭ꯀꯨꯜ ꯆꯠꯂꯁꯨ ꯃꯇꯝ ꯐꯪꯗꯦ ꯁ꯭ꯀꯨꯜ ꯆꯠꯂꯅꯤ ꯂꯥꯏꯔꯤꯛ ꯄꯥꯔꯅꯤ ꯍꯜꯂꯛꯑꯗꯤ ꯇ꯭ꯋꯤꯁꯟ ꯑꯃꯨꯛ ꯆꯠꯂꯅꯤ ꯇ꯭ꯋꯤꯁꯟ ꯑꯃꯨꯛ ꯍꯜꯂꯛꯑꯅꯤ ꯂꯥꯏꯔꯤꯛ ꯑꯃꯨꯛ ꯄꯥꯔꯅꯤ ꯉꯥꯏꯍꯥꯛ ꯄꯣꯊꯥꯔꯅꯤ ꯇꯨꯝꯃꯅꯤ ꯑꯗꯨ ꯃꯥꯏꯅ ꯇꯧꯔꯦ ꯍꯧꯖꯤꯛꯀꯥꯟꯗꯤ ꯌꯥꯝꯅ ꯌꯥꯝꯅ ꯕꯤꯖꯤ ꯑꯣꯏꯅꯔꯦ ꯍꯧꯖꯤꯛꯀꯥꯟꯁꯤꯗꯤ ꯑꯗꯨꯅ ꯊꯥꯏꯅꯒꯤ ꯃꯇꯝꯗ ꯀꯦꯔꯣꯝ ꯄꯨꯟꯅ ꯄꯨꯟꯅ ꯁꯥꯟꯅꯃꯤꯟꯅꯔꯝꯕꯁꯨ ꯍꯧꯖꯤꯛꯇꯤ ꯁꯥꯟꯅꯕ ꯎꯗ꯭ꯔꯦ ꯑꯗꯨꯅ ꯃꯌꯥꯝꯗꯨ ꯅꯨꯡꯁꯤꯌꯦ ꯊꯥꯏꯅꯒꯤ ꯍꯧꯖꯤꯛꯀꯤꯒ ꯌꯥꯝꯅ ꯈꯦꯅꯈ꯭ꯔꯦ